ꯍꯜꯂꯣ ꯇꯥꯗ꯭ꯔꯖꯥꯠꯂꯅꯦ ꯍꯜꯂꯣ ꯁꯤꯕꯨ ꯀꯔꯤ ꯐꯗꯤ ꯀꯔꯤ ꯀꯔꯤ ꯌꯣꯟꯕ ꯃꯐꯝꯗꯨꯔꯣ ꯑꯣ ꯑꯩꯁꯨ ꯄꯣꯠ ꯈꯔ ꯌꯦꯡꯒꯦꯅ ꯂꯥꯛꯄꯅꯦ ꯑꯗꯣ ꯆꯪꯂꯛꯂꯒꯦ ꯆꯪꯂꯛꯂꯒꯦ ꯑꯣ ꯂꯤꯅ ꯁꯥꯕ ꯑꯩꯈꯣꯏꯒꯤ ꯄꯣꯂꯥꯡꯒꯨꯝꯕ ꯊꯨꯝꯃꯣꯛ ꯀꯨꯝꯕ ꯑꯥ ꯌꯥꯡꯀꯣꯛ ꯀꯨꯝꯕꯗꯣ ꯌꯥꯎꯕꯤꯕ꯭ꯔꯣ

ꯍꯣꯏ ꯑꯗꯨꯗꯤ ꯑꯩꯁꯨ ꯄꯣꯠꯇꯣ ꯈꯔ ꯌꯥꯝꯅ ꯄꯥꯝꯃꯦ ꯑꯗꯨꯗ ꯑꯅꯝꯕꯅ ꯂꯣꯏꯅ ꯁꯨꯅꯕ ꯌꯥꯎꯕ꯭ꯔꯣ ꯍꯣ ꯑꯗꯨ ꯄꯣꯠꯇꯨ ꯌꯥꯝꯂꯕꯅꯤꯅ ꯀꯩꯅꯣ ꯌꯨꯝꯗ ꯍꯣꯝ ꯗꯤꯂꯤꯕ꯭ꯔꯤ ꯇꯧꯍꯟꯕꯒꯗꯤ ꯌꯥꯕ꯭ꯔꯣ ꯎꯝ ꯑꯣ ꯏꯅꯦꯗꯤ ꯀꯔꯤ ꯂꯝꯗꯩꯅꯣ ꯑꯣ ꯑꯗꯣ ꯀꯩꯅꯣꯒꯤ ꯂꯤꯅ ꯁꯥꯕ ꯑꯩꯈꯣꯏꯒꯤ ꯂꯩꯒ ꯂꯩꯁꯥꯕꯤ ꯃꯆꯥꯅ ꯂꯥꯏ ꯈꯨꯔꯨꯝ ꯆꯠꯄꯗꯒ ꯄꯨꯕꯒꯤ ꯗꯦꯀꯣꯔꯦꯁꯟꯒꯤ ꯂꯩ ꯄꯣꯂꯥꯡ ꯃꯆꯥ ꯃꯆꯥꯗꯨ ꯌꯥꯎꯕꯤꯕ꯭ꯔꯣ ꯑꯣ ꯑꯗꯨꯗꯣ ꯑꯅꯤ ꯑꯍꯨꯝ ꯂꯧꯈ꯭ꯔꯒꯦ ꯎꯝ ꯑꯗ ꯑꯩꯈꯣꯏ ꯑꯗꯥꯏꯒꯤ ꯂꯩꯀꯥꯏꯒꯤꯁꯨ ꯄꯣꯠ ꯈꯔ ꯂꯧꯒꯅꯤ ꯍꯥꯏꯕꯅꯤ ꯑꯗꯨꯁꯨ ꯑꯗꯨꯝ ꯏꯅꯦꯒꯤ ꯗꯨꯀꯥꯟꯁꯤꯗ ꯑꯩ ꯑꯗꯨꯝ ꯊꯥꯖꯤꯜꯂꯛꯂꯒꯦ ꯑꯥ ꯌꯥꯝ ꯂꯩꯌꯦ ꯊꯥꯖꯤꯜꯂꯛꯀꯗꯣꯏꯅꯤ ꯑꯗꯨꯅ ꯑꯩꯒꯨꯁꯨ ꯄꯣꯠꯇꯣ ꯃꯃꯟꯗꯣ ꯈꯔ ꯌꯦꯡꯅ ꯄꯤꯕꯤ ꯇꯥꯕꯅꯤ ꯑꯗꯨꯗꯤ ꯑꯥ

ꯒꯥꯔꯤꯁꯨ ꯑꯁꯣꯝ ꯂꯩꯍꯧꯔꯦ ꯑꯗꯨꯗꯤ ꯏꯅꯦꯒꯤ ꯄꯣꯠꯁꯦ ꯑꯩꯈꯣꯏꯒꯤ ꯊꯨꯝꯃꯣꯛꯇꯣ ꯂꯤꯒꯤ ꯀꯩꯅꯣꯒꯤ ꯂꯤꯅꯥ ꯁꯥꯕ ꯊꯨꯝꯃꯣꯛ ꯑꯩꯈꯣꯏꯒꯤ ꯊꯥꯏꯅꯒꯤ ꯑꯩꯈꯣꯏꯒꯤ ꯂꯤꯈꯥꯏ ꯍꯥꯏꯕꯗꯨ ꯌꯥꯎꯕ꯭ꯔꯣ ꯂꯤꯈꯥꯏꯑꯅ ꯑꯥ ꯑꯣ ꯑꯗꯨꯗꯤ ꯌꯥꯝ ꯐꯔꯦ ꯍꯣꯏ ꯍꯣꯏ ꯍꯣꯏ ꯊꯝꯃꯒꯦ ꯑꯗꯨꯗꯤ